ꯎꯝ ꯍꯂꯣ ꯍꯣꯏ ꯏꯇꯥꯎꯈꯣꯏ ꯀꯩ ꯂꯩꯔꯒꯦ ꯍꯣꯏꯔꯥ ꯑꯩꯈꯣꯏꯁꯨ ꯇꯧꯋꯤꯅꯦ ꯑꯩꯈꯣꯏꯔꯣꯝꯗꯁꯨ ꯈꯔ ꯅꯣꯡ ꯏꯁꯤꯡꯁꯤ ꯍꯟꯗꯛꯇꯤ ꯀꯌꯥ ꯅꯨꯡꯉꯥꯏꯇꯦꯅꯦ ꯍꯣꯏ ꯍꯣꯏ ꯏꯇꯥꯎ ꯏꯇꯥꯎ ꯍꯣꯏꯅ ꯂꯧꯅꯤꯡꯉꯤꯁꯤ ꯀꯌꯥꯃꯨꯛ ꯂꯧꯅꯤꯡꯉꯤꯅꯣ ꯀꯌꯥꯝ ꯂꯧꯅꯤꯡꯉꯤꯅꯣ ꯍꯣꯏ ꯏꯇꯥꯎ ꯉꯝꯃꯗꯤ ꯉꯁꯤ ꯂꯧꯕ ꯌꯥꯏ ꯍꯣꯏ ꯏꯇꯥꯎ ꯍꯣꯏ ꯏꯇꯥꯎ ꯍꯣꯏꯔꯣꯝꯒꯤꯗꯤ ꯐꯧꯁꯦ ꯑꯩꯈꯣꯏꯅ ꯁꯨꯝ ꯇꯥꯕꯗ ꯏꯁꯤꯡ ꯏꯆꯥꯎ ꯈꯔ ꯊꯣꯛꯏ ꯋꯥꯍꯤꯛ ꯈꯔ ꯇꯥꯏꯅ ꯁꯨꯝ ꯇꯥꯕ ꯍꯥꯏ ꯇꯥꯔꯦ ꯑ ꯑꯦ ꯑꯗꯨꯗꯤ ꯌꯥꯝ ꯃꯥꯡꯉꯤꯍꯦ ꯍꯣꯏ ꯏꯇꯥꯎ

ꯎꯝ ꯏꯇꯥꯎꯍꯣꯏꯅꯁꯨ ꯑꯗꯨꯝ ꯍꯦꯟꯅ ꯈꯪꯉꯝꯃꯅꯤ ꯏꯇꯥꯎ ꯁꯪꯕꯥꯏꯗꯗꯤ ꯆꯇ꯭ꯔꯦꯠ ꯆꯅꯤꯄꯥꯟ ꯁꯨꯃꯥꯏ ꯆꯠꯄꯅꯦꯕ ꯑꯗꯨꯒ ꯕꯣꯔꯥ ꯄꯣꯠ ꯆꯟꯕ ꯕꯣꯔꯥꯗꯅ ꯂꯤꯁꯤꯡ ꯑꯃꯒ ꯆꯥꯝ ꯆꯅꯤ ꯁꯨꯃꯥꯏꯅ ꯆꯠꯂꯤ ꯏꯇꯥꯎ ꯑꯗꯨ ꯃꯌꯥꯝ ꯍꯣꯏ ꯍꯣꯏ ꯏꯇꯥꯎ ꯃꯇꯝꯁꯤ ꯈꯤꯇꯪ ꯆꯥꯎꯈꯠꯂꯛꯄꯒꯤ ꯍꯥꯏꯒꯗ꯭ꯔꯥ ꯐꯧꯊꯣꯛꯁꯤ ꯈꯤꯇꯪ ꯋꯥꯠꯊꯔꯛꯑꯦꯕ ꯍꯧꯖꯤꯛꯇꯤ ꯑꯩꯈꯣꯏꯁꯦ ꯏꯇꯥꯎ ꯍꯣꯏ ꯆꯥꯛ ꯏꯁꯤꯡ ꯎꯅꯔꯕ꯭ꯔꯥ ꯀꯃꯥꯏ ꯌꯨꯝꯒꯤ ꯌꯨꯝꯒꯤ ꯄꯥꯎꯁꯨ ꯇꯥꯗꯕ ꯀꯨꯏꯔꯦ ꯀꯃꯥꯏ ꯇꯧꯅꯔꯤꯒꯦ ꯍꯥꯟꯅꯗꯤ ꯅꯛꯅ ꯂꯩꯅꯔꯤꯀꯥꯟꯗꯗꯤ ꯁꯦꯒ ꯃꯥꯏꯒ ꯇꯥꯟꯅꯔꯝꯕꯅꯤ ꯍꯧꯖꯤꯛꯇꯤ ꯈꯔ ꯂꯥꯞꯅꯔꯕꯅꯤꯅ ꯏꯇꯥꯎ ꯍꯣꯏ ꯂꯣꯝꯗꯁꯨ ꯀꯣꯏꯔꯛꯄ ꯉꯝꯗ꯭ꯔꯦ ꯆꯥꯔꯦ ꯑꯣ ꯑꯣ ꯍꯣꯏ ꯏꯇꯥꯎꯗꯣ ꯍꯥꯟꯅ ꯃꯥꯡꯖꯧꯅ ꯑꯝꯇꯪ ꯂꯥꯛꯄꯤꯔꯣ ꯐꯪ ꯃꯁꯛꯁꯤ ꯑꯗꯨꯝ ꯐꯖꯕꯅꯤ ꯐꯧꯍꯥꯝꯁꯨ ꯀꯌꯥ ꯆꯦꯟꯗꯕꯅꯤꯕ ꯍꯟꯗꯛꯇꯤ ꯑꯩꯈꯣꯏꯅ ꯅꯥꯟꯅ ꯍꯨꯝꯗꯣꯛꯇꯅ ꯐꯖꯅ ꯑꯩꯈꯣꯏꯅ ꯂꯧꯁꯨ ꯐꯩꯌꯦꯕ ꯍꯟꯗꯛꯇꯤ ꯀꯨꯝꯁꯤꯗꯤ ꯐꯧ ꯃꯔꯨ ꯂꯣꯏ ꯆꯪꯕꯅꯤ ꯑꯗ ꯆꯦꯡ ꯐꯖꯅꯤ ꯑ ꯏꯇꯥꯎꯈꯣꯏꯔꯣꯝꯒꯤꯗꯤ ꯃꯦꯆꯤꯟꯕꯨꯗꯤ ꯌꯩꯅꯩ ꯑꯗꯨ ꯍꯧꯖꯤꯛꯄꯨꯗꯤ ꯈꯨꯠꯅ ꯑꯅꯝꯕ ꯌꯩꯅꯔꯤꯌꯦ ꯎꯝ ꯍꯣꯏ ꯏꯇꯥꯎ ꯏꯇꯥꯎꯍꯣꯏ ꯂꯣꯝꯅ ꯈꯔ ꯆꯥꯎꯈꯠꯄꯅꯤꯅ ꯑꯗꯩ ꯃꯦꯆꯤꯟꯗꯣ ꯍꯥꯟꯅ ꯃꯔꯥꯡ ꯀꯥꯏꯕꯒꯤꯅꯤꯗ ꯏꯇꯥꯎ ꯑꯣ ꯑꯦ ꯃꯥꯏꯁꯨ ꯏꯂꯤꯖꯕꯦꯠꯅꯤ ꯆꯞ ꯃꯥꯅꯕ ꯉꯥꯛꯇꯅꯤ ꯏꯂꯤꯖꯕꯦꯠ ꯉꯥꯛꯇꯅꯤ ꯑꯁꯣꯝ ꯑꯇꯣꯞꯄ ꯈꯔꯁꯨ ꯄꯥꯝꯃꯤꯔꯥ ꯅꯠꯇ꯭ꯔꯒ ꯃꯤꯛꯁ ꯇꯧꯅꯤꯡꯉꯤꯔꯥ ꯀꯃꯥꯏ ꯇꯧꯕꯅꯣ ꯎꯝ ꯍꯣꯏ ꯏꯇꯥꯎꯒꯤꯅꯤꯅ ꯑꯩꯅ ꯑꯗꯨꯝ ꯌꯦꯡꯉꯒꯁꯨ ꯑꯗꯨꯝ ꯇꯧꯒꯦꯕ ꯈꯔꯁꯨ ꯑꯗꯨꯝ ꯇꯥꯒꯦ ꯍꯣꯏ ꯍꯣꯏ ꯏꯇꯥꯎ ꯑꯣ

ꯍꯣꯏ ꯍꯣꯏ ꯏꯇꯥꯎ ꯑꯩ ꯆꯥꯝꯃ ꯆꯥꯝꯃ ꯃꯌꯥꯝꯗꯩ ꯇꯥꯔꯒ ꯕꯣꯔꯥꯒꯤꯗꯨꯅ ꯄꯣꯠ ꯆꯟꯕ ꯕꯣꯔꯥꯗꯨꯅ ꯂꯤꯁꯤꯡ ꯑꯃ ꯑꯗꯨꯒ ꯁꯪꯕꯥꯏꯗꯅ ꯆꯇ꯭ꯔꯨꯛ ꯆꯇ꯭ꯔꯨꯛꯇꯣ ꯇꯧꯔꯒꯦ ꯍꯣꯏ ꯏꯇꯥꯎ ꯎꯝ ꯍꯣꯏ ꯏꯇꯥꯎ ꯏꯇꯥꯎꯅ ꯑꯄꯥꯝꯕ ꯃꯑꯣꯡꯗ ꯑꯗꯨꯝ ꯌꯥꯅꯤ ꯑꯗꯨꯝ ꯂꯣꯏꯅ ꯐꯪꯉꯦꯕ ꯍꯣꯏ ꯍꯣꯏ ꯏꯇꯥꯎ ꯍꯣꯏ ꯏꯇꯥꯎ ꯑꯗꯨꯗꯤ ꯅꯣꯡꯃ ꯏꯇꯥꯎꯅ ꯂꯥꯛꯑꯝꯗꯥꯏꯗꯨꯗ ꯑꯗꯨꯝ ꯍꯥꯏꯕꯤꯔꯛꯑꯣ ꯑꯩ ꯍꯣꯏ ꯍꯣꯏ ꯏꯇꯥꯎ ꯄꯨꯟꯗꯕꯁꯨ ꯀꯨꯏꯔꯦ ꯄꯨꯟꯅ ꯆꯥꯃꯤꯟꯅꯔꯒ ꯐꯧ ꯂꯥꯛꯄ ꯅꯨꯃꯤꯠꯇꯨꯗ ꯍꯣꯏ ꯍꯣꯏ ꯊꯝꯃꯦ ꯊꯝꯃꯦ ꯏꯇꯥꯎ